ꯄ꯭ꯔꯦꯛꯅꯦꯟꯁꯤꯒꯤ ꯃꯇꯝꯗ ꯑꯩꯈꯣꯏꯅ ꯁꯟ ꯏꯔꯣꯏ ꯑꯗꯨꯒ ꯌꯦꯟꯁꯤꯡ ꯑꯁꯤ ꯑꯩꯈꯣꯏꯅ ꯐꯖꯅ ꯀꯤꯌꯔ ꯂꯧꯕꯤꯒꯗꯕꯅꯤ ꯃꯔꯝꯗꯤ ꯄ꯭ꯔꯦꯛꯁꯤ ꯃꯇꯝ ꯍꯥꯏꯕꯁꯦ ꯌꯥꯝꯅ ꯂꯨꯕ ꯇꯥꯡꯀꯛꯅꯤ ꯑꯗꯨꯅ ꯑꯩꯈꯣꯏꯅ ꯃꯈꯣꯏꯕꯨ ꯑꯁꯣꯏ ꯑꯉꯥꯝ ꯌꯥꯎꯗꯕ ꯐꯖꯅ ꯑꯁꯣꯏ ꯑꯉꯥꯡ ꯌꯥꯎꯗꯅꯉꯥꯏꯗ ꯑꯩꯈꯣꯏꯅ ꯐꯖꯅ ꯀꯤꯌꯔ ꯂꯧꯕꯤꯒꯗꯝꯅꯤ ꯑꯗꯨ ꯑꯣꯏꯔꯗꯤ ꯃꯃꯥꯗꯨꯁꯨ ꯁꯣꯛꯇꯕ ꯃꯆꯥꯗꯨꯁꯨ ꯁꯣꯛꯇꯕ ꯑꯩꯈꯣꯏꯅ ꯀꯤꯌꯔ ꯂꯧꯕꯒꯤ ꯃꯇꯨꯡ ꯏꯟꯅ ꯃꯍꯩ ꯌꯥꯟꯕ ꯍꯥꯏꯕꯗꯨ ꯑꯣꯏꯒꯅꯤ